ꯑꯩꯅ ꯉꯁꯤ ꯕꯥꯖꯥꯔꯗꯒꯤ ꯑꯦꯂꯦꯛꯇ꯭ꯔꯣꯅꯤꯛꯀꯤ ꯇꯤ ꯕꯤ ꯑꯃ ꯂꯩꯒꯦꯅ ꯆꯠꯆꯔꯨꯕꯅꯤ ꯑꯗꯣ ꯍꯧꯖꯤꯛ ꯇꯤ ꯕꯤꯗꯣ ꯃꯐꯝꯗꯨꯗ ꯂꯩꯔꯝꯗꯕꯅ ꯃꯔꯝ ꯑꯣꯏꯗꯨꯅ ꯑꯩ ꯑꯇꯣꯞꯄ ꯃꯐꯝ ꯑꯃꯗꯒꯤ ꯑꯃꯨꯛ ꯆꯠꯂꯒ ꯊ꯭ꯔꯦꯠ ꯃꯆꯥ ꯑꯃ ꯂꯩꯖꯔꯨꯔꯦ ꯁꯦꯝꯁꯨꯡ ꯀꯝꯄꯦꯅꯤꯒꯤꯅꯤ ꯑꯗꯨ ꯌꯨꯝꯗ ꯄꯨꯔꯛꯑꯒ ꯌꯦꯡꯕ ꯃꯇꯝꯗꯗꯤ ꯌꯥꯝꯅ ꯅꯨꯡꯉꯥꯏꯕ ꯑꯣꯏꯔꯦ ꯑꯗꯨꯗꯒꯤ ꯃꯥꯒꯤ ꯆꯥꯡꯗꯨ ꯀꯩꯗꯧꯕꯗꯨꯁꯨ ꯊꯝꯐꯝ ꯈꯣꯠꯐꯝ ꯃꯄꯥ ꯖꯥꯒ ꯌꯥꯝꯅ ꯆꯞ ꯆꯞ ꯆꯥꯟꯅꯅ ꯊꯝꯕ ꯌꯥꯕ ꯃꯄꯥ ꯑꯣꯏꯔꯒ ꯌꯥꯝꯅ ꯅꯨꯡꯉꯥꯏꯕ ꯑꯗꯨꯒꯨꯝꯂꯕ ꯄ꯭ꯔꯗꯛ ꯑꯃ ꯑꯣꯏꯔꯝꯃꯦ ꯃꯥꯒꯤ ꯏꯁꯀ꯭ꯔꯤꯟꯗꯨꯗ ꯊꯣꯛꯂꯛꯄ ꯄꯤꯛꯆꯔ ꯑꯦꯅꯤ ꯄꯣꯠ ꯈꯨꯗꯤꯡꯃꯛ ꯌꯦꯡꯕ ꯃꯇꯝꯗ ꯂꯌꯥ ꯁꯦꯡꯅ ꯁꯦꯡꯅ ꯌꯥꯝꯅ ꯅꯨꯡꯉꯥꯏꯕ ꯃꯈꯜꯒꯤ ꯇꯤ ꯕꯤ ꯑꯃꯁꯨ ꯑꯣꯏꯔꯝꯃꯦ ꯑꯗꯨꯗꯒꯤ ꯇꯤ ꯕꯤ ꯑꯁꯤ ꯂꯩꯕꯗꯒꯤ ꯍꯧꯖꯤꯛ ꯀꯔꯤ ꯀꯔꯤ ꯑꯇꯣꯞꯄ ꯑꯔꯥꯞ ꯑꯔꯥꯞꯄ ꯖꯥꯒꯗ ꯀꯔꯤ ꯀꯔꯤ ꯊꯣꯛꯄ ꯈꯣꯠꯄ ꯊꯧꯗꯣꯛ ꯋꯥꯊꯣꯛꯁꯤꯡ ꯑꯁꯤꯅ ꯆꯤꯡꯕꯁꯤꯡ ꯂꯣꯏꯅ ꯈꯪꯕ ꯉꯝꯃꯦ ꯑꯗꯨꯅ ꯌꯥꯝꯁꯨ ꯅꯨꯡꯉꯥꯏꯔꯦ ꯁꯤꯖꯤꯟꯅꯕꯁꯨ ꯁꯤ ꯇꯤ ꯕꯤ ꯑꯁꯤ ꯃꯌꯥꯝꯁꯨ ꯂꯩꯔꯒ ꯑꯗꯨꯝ ꯁꯤꯖꯤꯟꯅꯕꯤꯎ ꯑꯩꯁꯨ ꯍꯧꯖꯤꯛ ꯁꯤꯖꯤꯟꯅꯕ ꯃꯇꯝꯗ ꯌꯥꯝꯅ ꯅꯨꯡꯉꯥꯏꯅ ꯁꯤꯖꯤꯟꯅꯖꯔꯤ